ꯀꯔꯤ ꯌꯦꯟꯁꯥꯡ ꯂꯧꯗꯣꯏꯅꯣ ꯑꯧ ꯈꯥꯃꯦꯟ ꯑꯁꯤꯟꯕꯁꯦ ꯀꯦꯖꯤꯗ ꯄꯥꯝꯕ꯭ꯔꯣ ꯀꯦꯖꯤ ꯇꯪꯈꯥꯏ ꯑꯣꯟꯒꯦꯔꯣ ꯀꯦꯖꯤꯗ ꯐꯣꯔꯇꯤ ꯀꯦꯖꯤꯗ ꯐꯣꯔꯇꯤ ꯑꯥꯎ ꯍꯧꯖꯤꯛꯇꯤ ꯃꯥ ꯁꯤꯖꯟ ꯑꯣꯏꯕꯒꯤꯅꯦ ꯆꯤꯡꯒꯤꯅꯦ ꯏꯕꯦꯝꯃ ꯌꯥꯝ ꯍꯥꯎꯕꯅꯦ ꯍꯥꯎꯕꯅꯦ ꯀꯦꯖꯤ ꯑꯃ ꯑꯣꯜꯂꯨꯔꯣ ꯄꯦꯠꯇꯕꯅꯤꯍꯦ ꯃꯨꯟꯕꯩꯅꯦ ꯄꯦꯠꯇꯕꯅꯦ ꯉꯁꯤꯇ ꯄꯨꯔꯛꯄꯇ ꯉꯥꯏꯔꯤꯕꯅꯦ ꯍꯤꯡꯒꯣꯟꯗꯒꯤ ꯍꯦꯛꯂꯒ ꯄꯨꯔꯛꯏꯅꯦ ꯑꯣ ꯀꯦꯖꯤ ꯑꯃ ꯑꯣꯟꯁꯤꯀꯣ ꯑꯗꯨꯗꯤ ꯑꯇꯩꯗꯤ ꯀꯔꯤ ꯀꯔꯤ ꯄꯥꯝꯒꯦ

ꯕꯦꯂꯦꯟꯗ꯭ꯔꯤꯅ ꯈꯤꯇꯪ ꯇꯥꯡꯉꯦ ꯀꯦꯖꯤꯗ ꯁꯤꯛꯁꯇꯤ ꯀꯦꯖꯤ ꯑꯃ ꯂꯧꯔꯣ ꯀꯩꯅꯣ ꯂꯩꯁꯥꯕꯤꯅꯕꯨ ꯎꯝ ꯀꯦꯖꯤ ꯇꯪꯈꯥꯏ ꯍꯥꯏꯕ ꯀꯦꯖꯤ ꯇꯪꯈꯥꯏꯀꯣ ꯑꯗꯨꯗꯤ ꯄꯋꯥꯗ ꯑꯣꯜꯂꯦ ꯄꯋꯥꯗ ꯀꯨꯟꯊ꯭ꯔꯥꯅꯦꯕꯀꯣ ꯑꯗꯣ ꯆꯣꯏꯅ ꯂꯧꯒꯦ ꯍꯥꯏꯔꯒꯅ ꯂꯨꯄꯥ ꯀꯨꯟꯒꯤ ꯃꯔꯤ ꯇꯧꯋꯦ ꯎꯝ ꯃꯣꯔꯣꯛꯁꯨ ꯌꯥꯝ ꯁꯥꯕꯅꯦ ꯃꯁꯛꯁꯨ ꯐꯖꯗ꯭ꯔꯣ ꯁꯦ ꯑꯩꯒꯤꯗꯤ ꯍꯥꯔ ꯍꯥꯞꯇꯕꯅꯤ ꯏꯕꯦꯝꯃ ꯍꯥꯔ ꯍꯥꯞꯄ ꯌꯦꯟꯁꯥꯡꯗꯨꯗꯤ ꯂꯧꯔꯨꯅꯨ ꯃꯁꯛꯇꯤ ꯌꯥꯝ ꯐꯖꯕꯅꯤ ꯑꯂꯨ ꯀꯦꯖꯤꯗ ꯐꯣꯔꯇꯤ ꯐꯣꯔꯇꯤ ꯐꯣꯔꯇꯤ ꯑꯧ ꯑꯧ ꯀꯦꯖꯤ ꯉꯥꯛꯇꯪ ꯉꯥꯏꯌꯣꯀꯣ ꯕꯦꯝꯃ ꯑꯣ ꯑꯇꯩꯗꯤ ꯀꯔꯤ ꯀꯔꯤ ꯂꯧꯈꯤꯗꯣꯏꯅꯣ ꯐꯗꯤꯒꯣꯝ ꯍꯥꯞꯄꯛꯑꯒꯦ ꯆꯝꯄ꯭ꯔꯥ ꯀꯦꯖꯤꯗ ꯀꯦꯖꯤꯗ ꯂꯧꯗꯣꯏꯔꯥ ꯀꯦꯖꯤꯗ ꯑꯩꯈꯣꯏ ꯀꯦꯖꯤꯗ ꯅꯥꯏꯟꯇꯤ ꯅꯥꯏꯟꯇꯤ ꯅꯥꯏꯟꯇꯤ ꯀꯦꯖꯤ ꯑꯃꯒ ꯑꯇꯩ ꯑꯇꯩꯗꯤ ꯀꯔꯤ ꯀꯔꯤ ꯁꯤ ꯐꯗꯤꯒꯣꯝꯁꯨ ꯍꯥꯞꯄꯒꯦ ꯐꯗꯤꯒꯣꯝꯁꯦ ꯇꯔꯥꯒꯤ ꯑꯅꯤ ꯇꯧꯋꯦ ꯃꯄꯨꯟ ꯑꯅꯤ ꯑꯅꯤ

ꯆꯥꯅꯤꯒ ꯌꯥꯡꯈꯩ ꯇꯥꯔꯦ ꯁꯨꯝ ꯌꯥꯎꯅꯦ ꯌꯥꯎꯅꯦ ꯌꯥꯝ ꯅꯨꯡꯉꯥꯏꯔꯦꯀꯣ ꯌꯥꯝ ꯁꯤꯠꯍꯧꯔꯒꯦ